ꯍꯜꯂꯣ ꯑꯥ ꯍꯣꯏ ꯍꯣꯏ ꯃꯥꯅꯦ ꯎꯝ ꯎꯝ ꯎꯝ ꯍꯣꯏ ꯍꯣꯏ ꯑꯩꯅꯦ ꯑꯩ ꯅꯥꯒꯥꯂꯦꯟꯗꯒꯤ ꯂꯥꯛꯑꯦ ꯍꯣꯏ ꯍꯣꯏ ꯑꯥ ꯑꯥ ꯎꯝ ꯎꯝ ꯎꯝ ꯑꯥ ꯑꯥ ꯕꯦꯝꯕꯨꯒꯤ ꯕꯥꯁꯀꯦꯠ ꯑꯗꯨꯅ ꯄꯥꯝꯃꯦ ꯑꯩ ꯍꯣꯏ ꯃꯥꯅꯦ ꯑꯗꯣ ꯑꯩ ꯑꯩ ꯂꯧꯔꯗꯤ ꯑꯩꯕꯨ ꯍꯣꯜꯁꯦꯜ ꯄ꯭ꯔꯥꯏꯖꯇ ꯄꯤꯌꯣ

ꯄꯤꯁ ꯇ꯭ꯋꯦꯟꯇꯤ ꯄꯤꯁꯒꯨꯝꯕꯗꯤ ꯄꯥꯝꯃꯦ

ꯑꯣ ꯎꯝ ꯎꯝ ꯑꯥ ꯍꯣꯏ ꯑꯥ ꯈꯔ ꯇꯥꯕꯤꯌꯣꯅꯦ ꯎꯝ ꯑꯣ

ꯎꯝ ꯎꯝ ꯍꯣꯏ ꯂꯩꯕꯗꯤ ꯂꯩꯌꯦ ꯎꯝ ꯍꯧꯖꯤꯛ ꯍꯧꯖꯤꯛꯇꯣ ꯅꯪꯒꯤ ꯕꯥꯁꯀꯦꯠꯇꯣ ꯑꯩ ꯇ꯭ꯋꯦꯟꯇꯤ ꯄꯤꯁ ꯂꯧꯔꯒꯦ ꯑꯗꯨꯒ ꯅꯦꯛꯁ ꯇꯥꯏꯝꯅ ꯑꯩ ꯑꯃꯨꯛꯀ ꯂꯥꯛꯀꯦ ꯔꯣ ꯃꯦꯇꯔꯦꯜꯁ ꯈꯔ ꯂꯧꯅꯤꯡꯉꯥꯏꯀꯣ ꯎꯝ ꯍꯣꯏ ꯍꯣꯏ